ꯑꯩꯁꯦ ꯍꯟꯗꯛ ꯍꯨꯗꯤ ꯑꯃ ꯂꯩꯔꯛꯑꯦ ꯍꯨꯗꯤ ꯗꯥꯏꯔꯦꯛ ꯍꯨꯗꯤꯗꯤ ꯅꯠ ꯅꯠꯇꯕ ꯃꯥꯜꯂꯦ ꯑꯗꯨꯝ ꯍꯣꯏ ꯍꯨꯗꯦꯗꯇꯤ ꯑꯣꯏꯔꯦ ꯀꯩꯅꯣ ꯖꯤꯞꯄꯔ ꯌꯥꯎꯕ ꯑꯣꯏꯕ ꯋꯥꯏꯠ ꯀꯂꯔ ꯑꯗꯣ ꯌꯥꯝ ꯅꯨꯡꯉꯥꯏꯌꯦ ꯂꯤꯠꯄꯗ ꯀꯩꯅꯣꯗꯣ ꯐꯤꯗꯣ ꯌꯥꯝꯅ ꯑꯇꯣꯞꯄ ꯐꯤꯒꯁꯨ ꯌꯥꯝ ꯃꯥꯟꯅꯗꯦ ꯑꯗꯨꯝ ꯃꯄꯥꯟꯗꯁꯨ ꯑꯗꯨꯝ ꯁꯣꯐ ꯑꯣꯏꯌꯦ ꯃꯅꯨꯡꯗꯁꯨ ꯌꯥꯝꯅ ꯁꯣꯐ ꯑꯣꯏꯔꯒ ꯌꯥꯝ ꯂꯨꯝꯃꯦ ꯑꯗꯨꯗꯨꯒ ꯏꯪꯕꯁꯨ ꯍꯥꯏꯗꯤ ꯅꯨꯡꯁꯤꯠ ꯆꯪꯉꯛꯄ ꯈꯣꯠꯄꯗꯣ ꯀꯩꯝꯇ ꯂꯩꯇꯦ ꯑꯗꯨꯒꯤ ꯄꯣꯖꯤꯇꯤꯕ ꯐꯤꯗꯕꯦꯛ ꯄꯤꯅꯤꯡꯉꯦ ꯑꯗꯨꯒꯤ